ꯍꯦꯜꯞ ꯂꯥꯏꯟ ꯅꯝꯕꯔ ꯋꯥꯟ ꯑꯩꯠ ꯖꯦꯔꯣ ꯖꯦꯔꯣ ꯋꯥꯟ ꯑꯩꯠ ꯖꯦꯔꯣ ꯋꯥꯟ ꯗꯕꯜ ꯐꯥꯏꯞ ꯋꯥꯟ ꯍꯦꯜꯞ ꯂꯥꯏꯟ ꯅꯝꯕꯔ ꯑꯁꯤꯗ ꯂꯧꯃꯤꯁꯤꯡꯅ ꯃꯁꯥ ꯊꯥꯅꯕ ꯁꯤꯊꯔꯛꯄꯒꯤ ꯃꯔꯝꯗꯤ ꯃꯈꯣꯏꯅ ꯊꯥꯖꯔꯤꯕ ꯄꯣꯠ ꯑꯗꯨ ꯁꯤꯊꯔꯛꯄꯗꯒꯤ ꯕꯦꯡ ꯑꯦꯀꯥꯎꯟꯗꯒꯤ ꯂꯣꯟ ꯂꯧꯕ ꯑꯗꯨ ꯁꯤꯡꯕ ꯉꯝꯃꯛꯇꯕꯒꯤ ꯕꯦꯡ ꯑꯦꯀꯥꯎꯟꯗ ꯂꯩꯕꯗꯨ ꯁꯤꯡꯕ ꯉꯝꯁꯤꯜꯂꯛꯇꯕꯒꯤ ꯑꯗꯨꯅ ꯃꯈꯣꯏ ꯑꯋꯥꯕ ꯇꯥꯕ ꯑꯗꯨꯒ ꯃꯈꯣꯏꯅ ꯑꯗꯨꯒꯤ ꯊꯥꯅꯤꯉꯥꯏꯒꯤꯗꯃꯛꯇ ꯋꯥꯖꯈꯤꯕ ꯑꯗꯨꯒꯤ ꯃꯔꯝꯗꯒꯤ ꯃꯈꯣꯏ ꯋꯥꯕ ꯑꯗꯨꯒ ꯃꯈꯣꯏꯒꯤꯗꯃꯛꯇ ꯂꯣꯟ ꯄꯤꯕꯤꯗꯨꯅ ꯃꯔꯝ ꯆꯥꯅ ꯐꯖꯅ ꯍꯣꯠꯅꯍꯟꯕꯤꯌꯨ ꯍꯥꯏꯅ ꯍꯥꯏꯖꯔꯤ